ꯑꯁꯦꯡꯅ ꯑꯩꯒꯤ ꯃꯐꯝ ꯑꯁꯤꯗ ꯂꯩꯕ ꯀꯂꯥ ꯑꯃꯁꯨꯡ ꯀ꯭ꯔꯥꯐꯀꯤ ꯁꯦꯛꯇꯔꯅ ꯔꯥꯖ꯭ꯌꯥ ꯑꯁꯤꯒꯤ ꯆꯠꯅꯕꯤꯒꯤ ꯑꯣꯏꯕ ꯃꯁꯛ ꯑꯃꯁꯨꯡ ꯍꯦꯔꯤꯇꯦꯖꯇꯥ ꯁꯦꯡꯅ ꯍꯥꯏꯔꯒꯗꯤ ꯇꯣꯡ ꯇꯣꯞ ꯇꯣꯞꯄ ꯃꯇꯦꯡ ꯑꯃ ꯄꯥꯡꯏ ꯆꯥꯎꯈꯠꯍꯟꯕꯗ ꯃꯇꯦꯡ ꯄꯥꯡꯏ ꯍꯥꯏꯕꯇꯔꯦ ꯁꯝꯅ ꯍꯥꯏꯔꯕꯗ ꯑꯩꯈꯣꯏꯒꯤ ꯂꯩꯔꯤꯕ ꯅꯥꯠꯁꯤꯡꯁꯤꯅ ꯑꯩꯈꯣꯏꯒꯤ ꯄ꯭ꯔꯤꯊꯤꯕꯤꯒꯤ ꯑꯇꯣꯞꯄ ꯅꯥꯠ ꯆꯠꯅꯕꯤ ꯃꯌꯥꯝꯗꯒꯤ ꯇꯣꯞ ꯇꯣꯞꯄ ꯃꯩꯇꯩꯁꯤꯡꯇꯒꯤ ꯑꯣꯏꯕ ꯑꯗꯨꯒꯨꯝꯕ ꯃꯈꯜꯒꯤ ꯅꯥꯠ ꯁꯦꯝꯃ ꯇꯣꯉꯥꯥꯟꯅ ꯑꯈꯟꯅꯅ ꯃꯐꯝ ꯑꯃ ꯀꯜꯂ ꯂꯩꯍꯟꯕꯤ ꯁꯦꯡꯅ ꯍꯥꯏꯔꯒꯗꯤ ꯑꯗꯨꯒ ꯃꯥꯒꯤ ꯁꯝꯅ ꯑꯩꯈꯣꯏꯒꯤ ꯂꯥꯏꯙꯤ ꯁꯥꯕꯒꯖꯦ ꯀ꯭ꯔꯥꯐ ꯃꯈꯜ ꯑꯃꯅꯤ ꯀ꯭ꯔꯥꯐ ꯃꯈꯜ ꯑꯃꯖꯦ ꯀꯃꯥꯏ ꯇꯧꯒꯦ ꯍꯥꯏꯕ ꯃꯇꯝꯗ ꯑꯇꯣꯞꯄ ꯂꯝꯒꯤ ꯂꯥꯏꯙꯤ ꯈꯨꯠꯁꯒ ꯑꯩꯈꯣꯏꯒꯤ ꯃꯅꯤꯄꯨꯔꯒꯤ ꯂꯥꯏꯙꯤ ꯈꯨꯠꯁꯥꯒ ꯌꯥꯝꯊꯤꯅ ꯈꯦꯠꯅꯩ ꯍꯥꯏꯕꯇꯔꯦ ꯃꯥꯒꯤ ꯃꯁꯛ ꯃꯑꯣꯡꯗꯕꯨ ꯑꯣꯏꯔꯣ ꯃꯥꯒꯤ ꯐꯤ ꯁꯦꯠꯂꯛꯄꯗꯕꯨꯨꯨ ꯑꯣꯏꯔꯣ ꯑꯗꯨꯃꯥꯏꯅ ꯇꯣꯞ ꯇꯣꯞꯅ ꯂꯩꯕ ꯃꯈꯜ ꯑꯃꯁꯨ ꯑꯣꯏ ꯑꯗꯒꯤꯗꯤ ꯑꯩꯈꯣꯏꯒꯤ ꯀꯥꯂꯥ ꯃꯈꯜ ꯑꯃꯗ ꯍꯥꯏꯔ ꯑꯩꯈꯣꯏ ꯁꯝꯅ ꯍꯥꯏꯔꯕꯗ ꯐꯅꯦꯛꯇ ꯑꯩꯈꯣꯏ ꯂꯣꯜꯂꯤꯕ ꯈꯣꯏꯃꯍꯨꯝ ꯑꯗꯩꯗꯤ ꯄꯥꯈꯪꯕꯒꯤ ꯄꯥꯐꯜ ꯃꯌꯦꯛꯀ ꯂꯣꯟꯅꯔꯤꯕ ꯁꯤꯡꯁꯦ ꯌꯥꯝ ꯇꯣꯞ ꯇꯣꯞꯄ ꯊꯥꯏꯅ ꯄꯨꯋꯥꯔꯤꯁꯤꯡꯒ ꯁꯒꯣꯟꯅꯔ ꯂꯩꯕ ꯑꯗꯨꯛꯀꯤ ꯃꯇꯤꯛ ꯃꯃꯜ ꯂꯩꯔꯕ ꯃꯈꯜꯒꯤ ꯀꯔꯤ ꯀꯥꯂꯥ ꯃꯈꯜ ꯑꯃꯅꯤ ꯍꯥꯏꯕ ꯇꯥꯔꯦ ꯑꯩꯈꯣꯏ ꯑꯇꯣꯞꯄ ꯂꯝꯗ ꯐꯅꯦꯛꯁꯤꯡꯁꯦ ꯅꯨꯄꯤꯁꯤꯡꯅꯁꯨ ꯁꯦꯠꯅꯩ ꯇꯧꯕꯇꯕꯨ ꯑꯩꯈꯣꯏ ꯃꯩꯇꯩꯒꯤ ꯁꯦꯠꯅꯔꯤꯕ ꯐꯅꯦꯛ ꯐꯤ ꯁꯤꯒꯤ ꯃꯈꯥꯗ ꯂꯣꯜꯂꯤꯕ ꯃꯌꯦꯛꯁꯤꯡ ꯑꯁꯦ ꯑꯩꯈꯣꯏꯒꯤ ꯔꯥꯖ꯭ꯌꯥ ꯑꯁꯤꯒꯤ ꯇꯣꯞ ꯇꯣꯞꯄ ꯑꯩꯈꯣꯏꯒꯤ ꯀꯥꯂꯥꯗꯣ ꯌꯥꯝꯅ ꯃꯃꯜ ꯂꯩ ꯌꯥꯝꯅ ꯏꯅꯥꯛ ꯈꯨꯜꯂꯥꯒ ꯂꯩ ꯍꯥꯏꯕ ꯄꯣꯠꯇꯣ ꯇꯥꯛꯏꯕꯅꯦꯅ ꯑꯩꯅ ꯂꯧꯖꯅꯤꯡꯉꯤ